ꯑꯩꯈꯣꯏꯒꯤ ꯏꯁꯣꯔꯒꯤ ꯑꯣꯏꯕ ꯃꯐꯝꯗ ꯍꯥꯏꯗꯤ ꯊꯥꯖꯟꯅꯕ ꯊꯥꯖꯟꯅꯗꯕ ꯍꯥꯏꯔꯤꯁꯤ ꯃꯤ ꯃꯤꯒꯤ ꯃꯈꯥ ꯄꯣꯟꯈ꯭ꯔꯦ ꯍꯥꯏꯗꯤ ꯃꯤ ꯑꯃꯗ ꯑꯩꯅ ꯂꯥꯜꯂꯨꯕ ꯊꯕꯛ ꯃꯥꯕꯨ ꯐꯠꯇꯅꯉꯥꯏ ꯑꯩꯅ ꯇꯧ ꯇꯥꯔꯒꯗꯤ ꯃꯗꯨ ꯏꯁꯣꯔꯅ ꯌꯥꯗꯦ ꯑꯩꯕꯨꯁꯨ ꯑꯗꯨꯝ ꯐꯠꯇꯕ ꯇꯥꯒꯅꯤ ꯑꯗꯨ ꯅꯠꯇꯕ ꯄꯣꯠꯇ ꯀꯔꯤ ꯍꯥꯏꯅꯤ ꯃꯤꯒꯤ ꯁꯝꯕꯟ ꯂꯤꯠꯂꯦ ꯗꯥꯎ ꯌꯥꯔꯣꯏ ꯑꯗꯩ ꯑꯁꯤꯕ ꯑꯃ ꯄꯨꯊꯣꯛꯑꯦ ꯑꯁꯤꯕ ꯎꯕ ꯐꯠꯇꯦ ꯗꯥꯎ ꯌꯥꯔꯣꯏ ꯑꯗꯩ ꯑꯁꯤꯕ ꯃꯤꯗꯨ ꯍꯧꯗꯣꯡꯅ ꯀꯥꯟꯈ꯭ꯔꯒꯗꯤ ꯍꯧꯗꯣꯡꯗꯨꯅ ꯃꯤ ꯑꯇꯣꯞꯄ ꯑꯃꯗ ꯇꯨꯝꯀꯥꯟꯗ ꯀꯥꯜꯂꯗꯤ ꯃꯤꯗꯨ ꯁꯤ ꯑꯁꯤꯒꯨꯝꯕ ꯊꯥꯖꯅꯗꯕ ꯃꯌꯥꯝ ꯑꯃꯁꯤ ꯂꯩ ꯂꯩꯔꯤꯁꯤ ꯑꯁꯤ ꯃꯁꯤ ꯍꯥꯏꯗꯤ ꯑꯩꯅ ꯁꯦꯝꯗꯣꯛꯄꯗꯁꯨ ꯑꯃꯅ ꯁꯦꯝꯗꯣꯛꯄꯗꯁꯨ ꯑꯃꯐꯥꯎ ꯉꯝꯂꯣꯏ ꯏꯁꯥ ꯏꯁꯥꯅ ꯑꯩꯅ ꯇꯧꯔꯤꯕ ꯄꯣꯠꯁꯦ ꯐꯅ ꯑꯩꯅ ꯃꯤꯒꯤꯗꯃꯛꯇ ꯑꯐꯕ ꯇꯧꯕꯤꯔꯕ ꯍꯥꯏꯗꯤ ꯑꯩꯁꯨ ꯑꯐꯕꯅꯤ ꯑꯗꯩ ꯃꯤꯗꯨꯁꯨ ꯑꯐꯕꯅꯤ ꯑꯩꯅ ꯃꯤꯉꯣꯟꯗ ꯐꯠꯇꯕ ꯇꯧꯔꯨꯔꯕ ꯑꯗꯨꯗꯤ ꯏꯁꯣꯔꯅꯁꯨ ꯌꯥꯔꯣꯏ ꯑꯗꯒꯤ ꯍꯥꯏꯗꯤ ꯃꯤꯅꯁꯨ ꯌꯥꯔꯣꯏ ꯑꯗꯨꯅ ꯑꯁꯤꯒꯨꯝꯕ ꯊꯥꯖꯗꯕ ꯄꯣꯠ ꯑꯁꯤꯗ ꯍꯥꯏꯗꯤ ꯊꯥꯖꯔꯒ ꯑꯗꯨꯝ ꯂꯩꯈꯤꯕꯁꯤꯗꯤ ꯈ꯭ꯋꯥꯏꯗꯩ ꯐꯠꯇꯕ ꯄꯣꯠꯅꯤ ꯃꯁꯤ ꯏꯁꯥ ꯏꯁꯥꯅ ꯂꯦꯞꯆꯒꯗꯕ ꯄꯣꯠꯅꯤ ꯃꯤꯗꯨꯃꯗ ꯑꯩꯅ ꯁꯦꯝꯗꯣꯛꯎꯕ ꯀꯅꯥꯅꯁꯨ ꯉꯝꯂꯣꯏ